ꯍꯂꯣ ꯍꯥꯎ ꯆꯠꯂꯨꯁꯦ ꯌꯥꯏꯌꯦ ꯀꯔꯤ ꯉꯁꯤ ꯏꯊꯥ ꯊꯥꯖꯗꯅ ꯀꯣꯜ ꯇꯧꯔꯛꯄꯁꯤꯗꯤ ꯍꯣꯏ ꯄꯨꯔꯛꯑꯣ ꯄꯨꯔꯛꯑꯣ ꯊꯥꯎꯗꯤ ꯑꯩ ꯍꯥꯟꯒꯦꯕ ꯅꯨꯡꯗꯥꯡꯗ ꯆꯠꯁꯦ ꯅꯨꯄꯤ ꯌꯦꯡꯕ ꯑꯣꯏꯅ ꯅꯨꯄꯤꯗꯤ ꯁꯛ ꯐꯖꯕꯀ ꯂꯩꯕꯅꯤꯍꯦ ꯅꯪ ꯗꯦꯁꯤꯡꯒ ꯇꯧꯔꯝꯃꯣꯏꯗꯣ ꯌꯥꯏꯌꯦ ꯑꯩꯈꯣꯏ ꯏꯃꯨꯡ ꯊꯣꯛꯄ ꯂꯩꯌꯦ ꯑꯩꯈꯣꯏ ꯁꯥꯏ ꯁꯥꯏꯒꯤꯀꯣ ꯑꯩꯈꯣꯏ ꯁꯥꯏꯈꯣꯏꯗ ꯂꯦꯛꯎꯁꯦꯕ ꯎꯝ ꯁꯛꯇꯤ ꯈꯔ ꯇꯧꯕꯅꯦ ꯑꯥ ꯆꯥꯛ ꯆꯥꯈ꯭ꯔꯕꯣ ꯅꯪꯗꯤ ꯎꯝ ꯑꯗꯨ ꯗꯦꯠ ꯗꯦꯠ ꯀꯌꯥꯗ ꯆꯠꯁꯦꯕ꯭ꯔꯣ ꯍꯣꯏ ꯖꯒꯣꯏ ꯁꯥꯕ ꯑꯣꯏꯅ ꯎꯝ ꯆꯥꯈ꯭ꯔꯦ ꯉꯁꯤꯁꯤ ꯌꯦꯟ ꯆꯥꯏ ꯏꯪꯈꯣꯜ ꯂꯩꯇꯝꯅꯤꯅ ꯍꯣꯏ ꯍꯥꯎꯗꯣꯏꯅꯤ ꯆꯤꯜꯂꯣꯏꯌꯦ ꯑꯗꯨ ꯆꯠꯀꯦ ꯍꯥꯏꯔꯗꯤ ꯆꯠꯂꯁꯦ ꯗꯦꯠ ꯇ꯭ꯋꯦꯟꯇꯤ ꯐꯥꯏꯚꯇ ꯍꯣꯏ ꯍꯣꯏ ꯊꯝꯃꯦ ꯁꯣꯏꯅꯨ ꯁꯣꯏꯒꯅꯨ ꯑꯥ ꯑꯥ